ꯆꯥꯛ ꯊꯣꯡꯕ ꯑꯁꯤ ꯅꯨꯄꯤ ꯈꯛꯇꯒꯤ ꯊꯕꯛ ꯅꯠꯇꯦ ꯃꯁꯤꯗꯤ ꯏꯃꯨꯡꯗꯨꯗ ꯂꯩꯔꯤꯕ ꯃꯤꯄꯨꯝ ꯈꯨꯗꯤꯡꯃꯛꯀꯤ ꯊꯕꯛꯅꯤ ꯃꯔꯨ ꯑꯣꯏꯅ ꯊꯕꯛ ꯍꯥꯡꯅ ꯂꯩꯔꯤꯕ ꯃꯤ ꯑꯗꯨꯒꯤ ꯊꯕꯛꯅꯤ ꯅꯨꯄꯤꯁꯨ ꯅꯨꯄꯥꯁꯨ ꯌꯨꯝ ꯄꯥꯟꯃꯤꯟꯅꯕ ꯃꯇꯝꯗ ꯅꯨꯄꯤꯗꯨꯅ ꯊꯕꯛ ꯆꯤꯜꯂꯒ ꯅꯨꯄꯥꯗꯨꯅ ꯊꯕꯛ ꯍꯥꯡꯂꯕꯗꯤ ꯅꯨꯄꯥꯗꯨꯅ ꯆꯥꯛ ꯊꯣꯡꯕ ꯀꯔꯤꯁꯨ ꯀꯥꯏꯗꯦ ꯏꯁꯥꯃꯛꯁꯨ ꯌꯨꯝꯒꯤ ꯆꯥꯛ ꯑꯗꯨꯝ ꯊꯣꯡꯏ ꯏꯃꯥ ꯕꯕꯥꯅ ꯊꯕꯛ ꯆꯤꯟꯕ ꯃꯇꯝꯗ ꯆꯥꯛ ꯑꯗꯨꯝ ꯊꯣꯡꯏ ꯃꯁꯤꯅ ꯑꯩꯈꯣꯏꯒꯤ ꯑꯃꯅ ꯆꯤꯟꯕ ꯑꯃꯅ ꯍꯥꯡꯕ ꯑꯗꯨ ꯃꯦꯟꯈꯠꯅꯩ